ꯐꯦꯁꯕꯨꯛ ꯏꯟꯁꯇꯥꯒ꯭ꯔꯥꯝ ꯅꯠꯇ꯭ꯔꯒ ꯇ꯭ꯋꯤꯇꯔ ꯑꯁꯤ ꯑꯩꯈꯣꯏꯒꯤ ꯑꯅꯧ ꯑꯅꯧꯕ ꯄꯥꯎꯁꯤꯡꯒꯤ ꯑꯞꯗꯦꯠ ꯌꯥꯝꯅ ꯐꯪꯉꯤ ꯑꯗꯨꯗ ꯅꯠꯇꯅ ꯑꯩꯈꯣꯏꯒꯤ ꯏꯃꯨꯡ ꯃꯅꯨꯡꯒꯤ ꯐꯦꯃꯂꯤꯁꯤꯡꯒꯤ ꯑꯣꯏꯕ ꯃꯔꯨ ꯑꯣꯏꯕ ꯅꯠꯇ꯭ꯔꯒꯁꯨ ꯑꯩꯈꯣꯏꯅ ꯑꯩꯈꯣꯏꯒꯤ ꯍꯧꯖꯤꯛ ꯊꯣꯛꯂꯤꯕ ꯅꯨꯡꯇꯤꯒꯤ ꯑꯞꯗꯦꯠꯁꯦ ꯑꯩꯈꯣꯏꯒꯤ ꯐꯦꯁꯕꯨꯛ ꯏꯟꯁꯇꯥꯒ꯭ꯔꯥꯝ ꯑꯩꯈꯣꯏꯒꯤ ꯌꯨꯇꯨꯞꯁꯤꯡꯗꯒꯤ ꯑꯅꯧ ꯑꯅꯧꯕ ꯀꯔꯤ ꯀꯔꯤ ꯇꯧꯔꯤꯒꯦ ꯀꯔꯤ ꯀꯔꯤ ꯄ꯭ꯔꯣꯒꯥꯝ ꯑꯅꯧ ꯑꯅꯧꯕ ꯄꯥꯡꯊꯣꯛꯏꯒꯦ ꯍꯥꯏꯕꯒꯤ ꯃꯇꯥꯡꯗ ꯑꯩꯈꯣꯏ ꯁꯣꯁꯦꯜ ꯃꯦꯗꯤꯌꯥꯗꯒꯤ ꯐꯪꯕ ꯌꯥꯎꯋꯤ ꯍꯥꯏꯔꯤꯕ ꯁꯣꯁꯦꯜ ꯃꯦꯗꯤꯌꯥꯗꯒꯤ ꯐꯪꯕ ꯄꯥꯎꯁꯤꯡ ꯑꯁꯤ ꯂꯣꯏꯅꯃꯛ ꯆꯨꯝꯃꯕ꯭ꯔꯥ ꯍꯥꯏꯔꯒꯗꯤ ꯆꯨꯝꯗꯕꯁꯨ ꯌꯥꯎꯋꯤ ꯂꯥꯟꯕꯁꯨ ꯌꯥꯎꯋꯤ ꯑꯗꯨꯕꯨ ꯑꯆꯨꯝꯕꯁꯨ ꯌꯥꯎꯋꯤ ꯇꯧꯕ ꯇꯕꯨ ꯆꯥꯝꯃꯒꯤ ꯃꯅꯨꯡꯗ ꯁꯤꯛꯁꯇꯤ ꯄꯥꯔꯁꯦꯟ ꯁꯕꯦꯟꯇꯤ ꯄꯥꯔꯁꯦꯟ ꯃꯨꯛꯇꯤ ꯂꯧꯕ ꯌꯥꯏ ꯂꯣꯏꯅꯃꯛ ꯍꯟꯗ꯭ꯔꯦꯗꯇ ꯍꯟꯗ꯭ꯔꯦꯗ ꯆꯨꯝꯃꯤ ꯍꯥꯏꯕꯗꯤ ꯂꯥꯟꯒꯅꯤ ꯃꯔꯝ ꯑꯗꯨꯅ ꯑꯩꯈꯣꯏꯅ ꯁꯣꯁꯦꯜ ꯃꯦꯗꯤꯌꯥ ꯁꯤꯖꯤꯟꯅꯕ ꯑꯁꯦ ꯀꯗꯥꯏ ꯐꯥꯎꯕ ꯑꯆꯨꯝꯕꯅꯣ ꯀꯗꯥꯏ ꯐꯥꯎꯕꯅ ꯑꯔꯥꯟꯕꯅꯣ ꯍꯥꯏꯕꯁꯦ ꯃꯨꯟꯅ ꯈꯪꯗꯣꯛꯄ ꯑꯃꯗꯤ ꯆꯪꯉꯤ